ꯊꯧꯕꯥꯜ ꯖꯤꯂꯥꯒꯤ ꯑꯣꯏꯅꯗ ꯑꯩꯈꯣꯏ ꯂꯝꯕꯤ ꯊꯣꯡꯒꯤ ꯀꯩꯒꯤ ꯑꯋꯥꯠꯄꯗꯤ ꯂꯩꯇ꯭ꯔꯦ ꯑꯗꯒꯤ ꯗꯣꯛꯇꯔ ꯍꯣꯁꯄꯤꯇꯥꯜ ꯀꯩꯀꯩꯁꯨ ꯃꯔꯝ ꯆꯥꯅ ꯐꯖꯅ ꯂꯩ ꯁ꯭ꯀꯨꯜ ꯀꯣꯂꯦꯖ ꯍꯥꯏꯔꯒꯁꯨ ꯃꯇꯤꯛ ꯆꯥꯅ ꯑꯗꯨꯝ ꯑꯋꯥꯕ ꯑꯃꯐꯥꯎꯕ ꯃꯥꯌꯣꯛꯅꯕ ꯂꯩꯇꯦ ꯑꯗꯨ ꯈꯨꯗꯣꯡꯆꯥꯗꯕ ꯃꯥꯌꯣꯛꯅꯕ ꯍꯥꯏꯔꯒꯗꯤ ꯁꯦꯟꯊꯣꯛ ꯂꯝꯕꯤ ꯁꯦꯟꯊꯣꯛ ꯂꯝꯕꯤꯁꯤ ꯀꯌꯥ ꯈꯨꯗꯣꯡꯆꯥꯗꯦ ꯑꯗꯨꯅ ꯁꯔꯀꯥꯔꯗ ꯍꯥꯏꯅꯤꯡꯕ ꯍꯥꯏꯔꯒꯗꯤ ꯑꯩꯈꯣꯏꯒꯤ ꯁꯦꯟ ꯊꯣꯛꯅꯕꯒꯤ ꯂꯝꯕꯤ ꯑꯩꯈꯣꯏꯒꯤ ꯐꯤꯁꯥ ꯂꯣꯟꯁꯥꯒꯨꯝꯕ ꯑꯗꯒꯤ ꯇ꯭ꯔꯦꯅꯤꯡ ꯄ꯭ꯔꯣꯒ꯭ꯔꯥꯝ ꯑꯗꯒꯤ ꯑꯩꯈꯣꯏꯒꯤ ꯅꯤꯌꯝꯒꯤ ꯄꯩꯁꯥ ꯁꯦꯟꯊꯣꯛ ꯂꯝꯕꯤꯁꯦ ꯀꯌꯥ ꯂꯩꯇꯕꯅꯤꯅ ꯑꯋꯥꯕꯒꯤ ꯁꯦꯟꯊꯣꯛ ꯂꯝꯕꯤꯁꯤꯒꯤ ꯃꯇꯦꯡ ꯄꯥꯡꯍꯟꯕꯒꯤ ꯑꯄꯥꯝꯕꯗꯣ ꯑꯩꯈꯣꯏꯒꯤ ꯂꯩꯉꯥꯛꯇ ꯍꯥꯏꯖꯅꯤꯡꯉꯤ